ꯑꯩꯈꯣꯏ ꯊꯧꯕꯥꯜ ꯖꯤꯂꯥꯁꯤꯗ ꯆꯠꯊꯔꯤꯕ ꯁꯤꯟꯃꯤꯠꯂꯣꯟ ꯁꯤꯟꯐꯝ ꯍꯥꯏꯔꯒꯗꯤ ꯆꯦꯛ ꯁꯨꯕꯗꯒꯤ ꯍꯧꯔꯒ ꯂꯧꯎ ꯁꯤꯡꯎꯕ ꯏꯪꯈꯣꯜ ꯀꯣꯏꯕ ꯍꯥꯏꯗꯤ ꯊꯕꯛ ꯊꯧꯔꯝ ꯑꯇꯣꯞ ꯑꯇꯣꯞꯄ ꯍꯤꯟꯖꯥꯡ ꯅꯥꯄꯤ ꯌꯣꯟꯕ ꯀꯌꯥ ꯑꯃ ꯇꯧꯔꯤ ꯃꯁꯤꯅ ꯃꯔꯝ ꯑꯣꯏꯔꯒ ꯁꯤꯟꯃꯤꯠꯂꯣꯟꯗꯁꯨ ꯃꯇꯦꯡ ꯄꯥꯡꯉꯤ